ꯑꯩꯈꯣꯏꯒꯤ ꯃꯅꯤꯄꯨꯔꯗ ꯃꯔꯨꯑꯣꯏꯕ ꯄꯣꯂꯤꯇꯤꯀꯦꯜ ꯄꯥꯔꯇꯤꯁꯤꯡ ꯍꯥꯏꯔꯒꯗꯤ ꯕꯤ ꯖꯦ ꯄꯤ ꯂꯩꯔꯤ ꯏꯟꯗꯤꯌꯥꯟ ꯅꯦꯁꯅꯦꯜ ꯀꯪꯒ꯭ꯔꯦꯁ ꯂꯩꯔꯤ ꯑꯗꯨꯗꯒꯤꯗꯤ ꯅꯦꯁꯅꯦꯜ ꯄꯤꯄꯜ ꯄꯥꯔꯇꯤꯁ ꯑꯗꯩꯗꯤ ꯁꯤꯕꯁꯦꯅꯥ ꯍꯥꯏꯕꯁꯤꯡꯁꯤ ꯂꯩꯔꯤ ꯃꯈꯣꯏ ꯄꯥꯔꯠ ꯂꯩꯔꯤꯕ ꯑꯩꯈꯣꯏ ꯃꯅꯤꯄꯨꯔ ꯍꯥꯏꯕꯁꯦ ꯀꯥꯡꯂꯨꯞ ꯐꯨꯔꯨꯞ ꯃꯌꯥꯝ ꯑꯃ ꯈꯦꯠꯅꯕ ꯃꯌꯥꯝꯑꯝꯅ ꯄꯨꯟꯁꯜꯂꯒ ꯂꯩꯕꯅꯤ ꯂꯩꯔꯤꯕ ꯀꯥꯡꯂꯨꯞ ꯐꯨꯔꯨꯞꯁꯤꯡꯁꯤꯒꯤ ꯃꯇꯨꯡꯏꯟꯅ ꯄꯣꯂꯤꯇꯤꯀꯦꯜ ꯄꯥꯔꯇꯤꯁꯁꯤꯡꯁꯤꯁꯨ ꯂꯥꯛꯄ ꯍꯧꯔꯛꯈꯤꯕꯅꯤ ꯍꯥꯏꯖꯅꯤꯡꯉꯤ